ꯑꯣꯟꯂꯥꯏꯟꯗꯒꯤ ꯑꯩꯅ ꯀꯨꯔꯇꯤ ꯀꯀꯄꯅꯤ ꯑꯗꯨ ꯌꯧꯔꯛꯄ ꯃꯇꯝꯗꯗꯤ ꯑꯩꯅ ꯄꯥꯝꯕ ꯃꯑꯣꯡꯗꯨ ꯑꯝꯇ ꯑꯣꯏꯔꯝꯗ꯭ꯔꯦ ꯁꯥꯏꯖꯇ ꯈꯪꯗꯦ ꯐꯤꯗ ꯈꯪꯗꯦ ꯃꯆꯨꯗ ꯈꯪꯗꯦ ꯂꯣꯏꯅ ꯑꯣꯟꯅ ꯑꯣꯟꯅ ꯇꯩꯅ ꯑꯣꯏꯔꯝꯃꯦ ꯑꯗꯨꯕꯨ ꯀꯛꯁꯤꯜꯂꯨꯔꯕꯅꯤꯅ ꯍꯥꯏꯗꯨꯅ ꯑꯗꯨꯝ ꯑꯩꯗꯨ ꯁꯤꯖꯤꯟꯅꯩ ꯑꯗꯣ ꯑꯃꯛꯇꯪ ꯁꯨꯕꯗ ꯂꯣꯏꯔꯦ ꯃꯆꯨꯗꯨꯁꯨ ꯂꯣꯏꯅ ꯀꯣꯛꯈ꯭ꯔꯦ ꯑꯗꯒꯤ ꯌꯥꯝꯅ ꯐꯠꯇꯕ ꯍꯥꯏꯕꯗꯨ ꯑꯣꯏꯔꯝꯃꯦ ꯑꯗꯨꯗꯒꯤ ꯑꯩ ꯃꯇꯨꯡ ꯃꯅꯥꯎ ꯑꯃꯨꯛ ꯍꯟꯅ ꯑꯁꯤꯒꯨꯝꯕ ꯑꯣꯟꯂꯥꯏꯟꯗꯒꯤ ꯄꯣꯠꯁꯤ ꯀꯀꯑꯔꯣꯏ ꯍꯥꯏꯗꯨꯅ ꯑꯩ ꯇꯣꯛꯆꯔꯦ